ꯀꯂꯥ ꯑꯃꯁꯨꯡ ꯀ꯭ꯔꯥꯞ ꯑꯗꯨ ꯃꯃꯤ ꯀꯨꯝꯍꯩꯁꯤꯡꯗ ꯐꯦꯁꯟ ꯑꯣꯏꯅ ꯎꯕ ꯐꯪꯉꯤ ꯃꯔꯝꯗꯤ ꯑꯩꯈꯣꯏꯅ ꯍꯧꯖꯤꯛ ꯍꯧꯖꯤꯛ ꯍꯧꯖꯤꯛꯀꯤ ꯃꯇꯝꯗ ꯀꯧꯅꯥꯒꯤ ꯐꯤ ꯀꯧꯅꯥꯒꯤ ꯕꯦꯒ ꯑꯃꯁꯨꯡ ꯐꯛ ꯁꯥꯕ ꯑꯃꯁꯨꯡ ꯗꯦꯀꯣꯔꯦꯁꯟ ꯃꯌꯥꯝ ꯑꯃ ꯍꯥꯞꯂꯒ ꯁꯥꯕ ꯐꯤ ꯁꯥꯕ ꯐꯤ ꯐꯅꯦꯛ ꯁꯥꯕꯗ ꯍꯥꯎ ꯐꯅꯦꯛ ꯁꯥꯕ ꯁꯤꯗ ꯃꯑꯣꯡ ꯃꯑꯣꯡꯒꯤ ꯐꯤꯖꯤꯟ ꯆꯟꯕ ꯁꯤꯖꯟꯅꯕ ꯊꯧꯑꯣꯡꯁꯤꯡ ꯑꯁꯤ ꯑꯩꯈꯣꯏꯅ ꯎꯏ ꯑꯗꯨꯒ ꯃꯦꯂꯥꯗ ꯑꯁꯤꯒꯨꯝꯕ ꯄꯣꯠꯁꯤꯡ ꯑꯁꯤ ꯃꯌꯥꯝ ꯑꯃ ꯄꯨꯊꯣꯛꯂꯒ ꯌꯣꯟꯕ ꯑꯃꯁꯨꯡ ꯎꯠꯄ ꯑꯦꯕꯔꯇꯥꯏꯁ ꯇꯧꯕꯗ ꯑꯩꯈꯣꯏꯅ ꯎꯕ ꯎꯕ ꯐꯪꯉꯤ ꯑꯗꯨꯒ ꯃꯐꯝ ꯃꯐꯝꯒꯤ ꯆꯠꯅꯕꯤ ꯑꯣꯏꯅ ꯑꯁꯤꯒꯨꯝꯕ ꯄꯣꯠꯆꯩꯁꯤꯡ ꯑꯁꯤꯁꯨ ꯐꯦꯁꯜ ꯗ ꯁꯤꯖꯤꯟꯅꯕ ꯎꯠꯄ ꯎꯏ